ꯑꯩꯍꯥꯛꯀꯤ ꯑꯦꯔꯤꯌꯥ ꯑꯁꯤꯗ ꯇꯨꯔꯦꯜ ꯂꯩ ꯑꯩꯈꯣꯏ ꯃꯅꯤꯄꯨꯔꯗ ꯈ꯭ꯋꯥꯏꯗꯒꯤ ꯑꯁꯥꯡꯕ ꯕꯔꯥꯛ ꯇꯨꯔꯦꯜ ꯂꯩ ꯍꯣꯏ ꯑꯩꯍꯥꯛꯅ ꯑꯗꯨꯝ ꯐꯖꯅ ꯁꯦꯟꯅꯔꯤꯕꯅꯤ ꯑꯩꯍꯥꯛꯅ ꯕꯔꯥꯛ ꯐꯦꯁꯇꯤꯕꯦꯜ ꯍꯥꯏꯅ ꯀꯨꯝꯃꯩꯁꯨ ꯇꯧꯅꯕꯅꯤ ꯑꯁꯤ ꯇꯨꯔꯦꯜꯗ ꯏꯁꯤꯡ ꯇꯣꯠꯁꯤꯟꯕ ꯇꯧꯕꯗꯤ ꯉꯝꯗꯦ ꯑꯗꯨꯕꯨ ꯃꯤꯁꯤꯡꯅ ꯉꯥ ꯐꯥꯕ ꯁꯤꯡ ꯇꯧꯕꯗꯤ ꯌꯥꯕꯅꯤ ꯑꯩꯍꯥꯛꯀꯤ ꯂꯩꯀꯥꯏꯗꯗꯤ ꯏꯁꯤꯡ ꯋꯥꯠꯄ ꯂꯩꯇꯦ ꯀꯤꯅꯗ꯭ꯔꯦ ꯍꯧꯖꯤꯛꯐꯥꯎ ꯑꯗꯨꯕꯨ ꯏꯁꯤꯡ ꯏꯆꯥꯎꯒꯤ ꯋꯥꯐꯝꯗꯤ ꯊꯣꯛꯂꯛꯈ꯭ꯔꯦ ꯆꯍꯤ ꯃꯉꯥꯒꯤ ꯃꯃꯥꯡꯗ ꯍꯧꯖꯤꯛꯀꯤ ꯆꯍꯤꯁꯨ ꯖꯨꯂꯥꯏ ꯊꯥꯗ ꯑꯗꯨꯝ ꯅꯣꯡ ꯆꯨꯃꯟꯕꯒꯤ ꯇꯨꯔꯦꯜ ꯃꯅꯥꯛꯇ ꯏꯁꯤꯡ ꯆꯥꯎꯕ ꯊꯣꯛꯂꯦ ꯑꯗꯨꯕꯨ ꯃꯤꯕꯨ ꯁꯣꯛꯄꯗꯤ ꯊꯦꯡꯅꯗꯦ ꯏꯁꯣꯔꯗꯨꯅ ꯆꯥꯟꯕꯤꯕꯒꯤ ꯑꯩꯍꯥꯛꯀꯤ ꯕꯔꯥꯛ ꯇꯨꯔꯦꯜ ꯑꯁꯤꯅ ꯑꯩꯍꯥꯛ ꯑꯋꯥꯡ ꯚꯥꯔꯠꯇ ꯏꯁꯇꯦꯠ ꯌꯥꯝꯅ ꯏꯁꯤꯡ ꯄꯤꯕꯅꯤ ꯑꯩꯍꯥꯛꯀꯤ ꯇꯨꯔꯦꯜ ꯑꯁꯤꯁꯦ ꯄꯨꯃꯥꯏ ꯈꯨꯟꯗ ꯍꯧꯈꯤꯕꯅꯤ ꯑꯩꯈꯣꯏꯒꯤ ꯕꯔꯥꯛ ꯇꯨꯔꯦꯜ ꯑꯁꯤꯗ ꯑꯩꯍꯥꯛꯅ ꯑꯗꯨꯝ ꯀꯣꯏꯕ ꯆꯠꯄ ꯄꯤꯛꯅꯤꯛ ꯆꯠꯄ ꯑꯗꯨꯝ ꯇꯧꯕꯅꯤ ꯏꯁꯤꯡ ꯇꯧꯁꯤꯟꯕꯁꯨ ꯇꯧꯕ ꯌꯥꯕ ꯃꯐꯝꯁꯨ ꯐꯖꯅ ꯁꯤꯖꯤꯟꯅꯔꯗꯤ ꯑꯗꯨꯝ ꯂꯝ ꯀꯣꯏꯅ ꯆꯠꯄ ꯃꯤꯕꯨ ꯑꯦꯇ꯭ꯔꯦꯛ ꯇꯧꯕ ꯌꯥꯏ ꯍꯥꯏꯅ ꯈꯜꯂꯦ